ꯃꯅꯤꯄꯨꯔꯗ ꯂꯥꯛꯄ ꯂꯝ ꯀꯣꯏꯕ ꯁꯤꯡꯒꯤꯗꯃꯛ ꯍꯔꯥꯎ ꯀꯨꯝꯍꯩꯒꯤ ꯃꯈꯜ ꯑꯃ ꯑꯣꯏꯔꯤꯕ ꯃꯤꯌꯥꯝꯅ ꯄꯥꯝꯅꯕ ꯀꯣꯏꯐꯝꯁꯤꯡ ꯑꯁꯤ ꯃꯌꯥꯝ ꯑꯃ ꯂꯩ ꯑꯍꯥꯟꯕꯗ ꯍꯥꯏꯔꯒꯗꯤ ꯀꯪꯂꯥ ꯀꯪꯂꯥ ꯑꯁꯤ ꯃꯅꯤꯄꯨꯔꯒꯤ ꯅꯤꯡꯊꯧꯁꯤꯡꯅ ꯂꯩꯅꯔꯝꯕ ꯃꯐꯝ ꯑꯃꯁꯨꯡ ꯃꯈꯣꯏꯅ ꯀꯔꯝꯅ ꯍꯤꯡꯂꯝꯃꯤ ꯑꯃꯗꯤ ꯃꯈꯣꯏꯒꯤ ꯃꯃꯤꯁꯤꯡ ꯑꯗꯨ ꯀꯪꯂꯥꯁꯤ ꯆꯠꯄꯁꯤꯡꯅ ꯌꯥꯝꯅ ꯂꯥꯏꯅ ꯎꯕ ꯐꯪꯉꯤ ꯑꯅꯤ ꯁꯨꯕꯗ ꯂꯣꯛꯇꯥꯛ ꯂꯦꯛ ꯂꯣꯛꯇꯥꯛ ꯂꯦꯛ ꯑꯁꯤ ꯏꯟꯗꯤꯌꯥꯒꯤ ꯑꯣꯏꯅ ꯅꯣꯔꯠ ꯏꯁꯀꯤ ꯈ꯭ꯋꯥꯏꯗꯒꯤ ꯁꯦꯡꯕ ꯐ꯭ꯔꯦꯁ ꯋꯥꯇꯔ ꯂꯦꯛ ꯑꯃ ꯑꯣꯏꯔꯤꯕꯅꯤ ꯑꯍꯨꯝ ꯁꯨꯕꯗ ꯀꯩꯕꯨꯜ ꯂꯝꯖꯥꯎ ꯅꯦꯁꯅꯦꯜ ꯄꯥꯔꯛ ꯀꯩꯕꯨꯜ ꯂꯝꯖꯥꯎ ꯅꯦꯁꯅꯦꯜ ꯄꯥꯔꯛ ꯑꯁꯤꯗ ꯌꯥꯝꯅ ꯃꯐꯝ ꯑꯇꯩꯗꯁꯨ ꯐꯪꯗ꯭ꯔꯕ ꯌꯥꯝꯅ ꯔꯦꯌꯔ ꯑꯣꯏꯕ ꯏꯁꯄꯦꯁꯤꯁ ꯍꯥꯏꯔꯒꯗꯤ ꯁꯉꯥꯏ ꯍꯥꯏꯕꯁꯤ ꯂꯩ ꯃꯔꯤ ꯁꯨꯕꯗ ꯂꯩꯃꯔꯥꯝ ꯃꯉꯥ ꯁꯨꯕꯗ ꯄꯥꯏꯟ ꯋꯨꯠ ꯒꯥꯔꯗꯦꯟ ꯇꯔꯨꯛ ꯁꯨꯕꯗ ꯑꯟꯗ꯭ꯔꯣ ꯄꯥꯔꯛ ꯇꯔꯦꯠ ꯁꯨꯕꯗ ꯁꯤꯔꯣꯏ ꯂꯤꯂꯤ ꯁꯤꯔꯣꯏ ꯂꯤꯂꯤ ꯑꯁꯤ ꯁꯤꯔꯣꯏ ꯍꯤꯜꯁ ꯈꯛꯇꯗ ꯁꯥꯠꯂꯤ ꯑꯇꯩ ꯃꯐꯝ ꯑꯃ ꯐꯥꯎꯕꯕꯕꯕꯕꯕꯕꯕꯗ ꯁꯥꯠꯇꯕ ꯃꯈꯜꯒꯤ ꯂꯤꯂꯤ ꯑꯃꯅꯤ ꯅꯤꯄꯥꯟ ꯁꯨꯕꯗ ꯒꯦꯜꯖꯥꯡ ꯔꯤꯖꯣꯔꯠ ꯃꯁꯤꯒꯤ ꯔꯤꯖꯣꯔꯠ ꯑꯁꯤ ꯆꯨꯔꯆꯥꯟꯄꯨꯔꯗ ꯂꯩꯕ ꯌꯥꯝꯅ ꯇꯨꯔꯤꯁ ꯑꯦꯠꯇ꯭ꯔꯦꯛꯁꯟꯗ ꯌꯥꯝꯅ ꯋꯥꯡꯉꯕ ꯃꯈꯜꯒꯤ ꯔꯤꯖꯣꯔꯠ ꯑꯃꯅꯤ ꯃꯄꯥꯟ ꯁꯨꯕꯗ ꯑꯥꯔ ꯀꯦ ꯁꯤ ꯑꯦꯁ ꯑꯥꯔꯠ ꯒꯦꯂꯔꯤ ꯇꯔꯥ ꯁꯨꯕꯗ ꯊꯣꯏ ꯊꯣꯏ ꯑꯦꯠꯚꯦꯟꯆꯔꯁ ꯃꯐꯝ ꯑꯁꯤꯗ ꯃꯤ ꯂꯥꯛꯏꯕ ꯁꯤꯡꯅ ꯃꯈꯜ ꯃꯈꯥꯒꯤ ꯒꯦꯝꯁ ꯏꯁꯄꯣꯔꯠ ꯀꯌꯥ ꯁꯥꯟꯅꯐꯝ ꯂꯩ ꯑꯃꯁꯨꯡ ꯋꯥꯇꯔ ꯄꯥꯔꯛꯀꯤ ꯇꯥꯏꯞꯇ ꯂꯩꯕ ꯃꯐꯝ ꯑꯃꯁꯨꯅꯤ ꯃꯊꯪꯗ ꯀꯣꯝꯕꯤꯔꯩ ꯒꯥꯔꯗꯦꯟ ꯃꯐꯝ ꯑꯁꯤꯗ ꯐꯖ ꯐꯖꯔꯕ ꯂꯩ ꯀꯌꯥ ꯑꯃꯁꯨ ꯁꯥꯠꯂꯤ ꯃꯊꯪꯗ ꯍꯥꯏꯔꯒꯗꯤ ꯏꯀꯣ ꯒꯥꯔꯗꯦꯟ ꯇꯔꯥ ꯍꯨꯝꯗꯣꯏ ꯁꯨꯕꯗ ꯍꯥꯏꯔꯒꯗꯤ ꯏꯔꯣꯏꯁꯦꯝꯕ ꯖꯨ ꯃꯐꯝ ꯑꯁꯤ ꯃꯅꯤꯄꯨꯔꯒꯤ ꯑꯣꯏꯅ ꯃꯈꯜ ꯃꯈꯥꯒꯤ ꯁꯥ ꯀꯌꯥ ꯐꯪꯂꯒꯁꯨ ꯃꯐꯝ ꯑꯁꯤꯗ ꯌꯦꯡꯕ ꯐꯪꯒꯅꯤ ꯇꯔꯥ ꯃꯔꯤ ꯁꯨꯕꯗ ꯁꯤꯡꯗꯥ ꯗꯥꯝ ꯇꯔꯥ ꯃꯉꯥ ꯁꯨꯕꯗ ꯀꯥꯡꯈꯨꯏ ꯀꯦꯐ ꯀꯥꯡꯈꯨꯏ ꯀꯦꯐ ꯍꯥꯏꯕꯁꯤ ꯌꯥꯝꯅ ꯐꯖꯔꯕ ꯃꯈꯜꯒꯤ ꯀꯦꯐ ꯑꯃꯅꯤ ꯃꯁꯤ ꯆꯪꯕꯗ ꯌꯥꯝꯅ ꯐꯖꯩ ꯍꯥꯏꯕ ꯑꯁꯤ ꯇꯨꯔꯤꯁꯀꯤ ꯑꯦꯠꯇ꯭ꯔꯦꯛꯁꯟ ꯄꯣꯏꯟꯇꯒꯤ ꯌꯥꯝꯅ ꯂꯥꯛꯄꯅꯤ ꯃꯊꯪꯗ ꯆꯩꯔꯥꯎ ꯆꯤꯡ ꯆꯩꯔꯥꯎ ꯆꯤꯡ ꯑꯁꯤ ꯃꯩꯇꯩꯁꯤꯡꯅ ꯌꯥꯝꯅ ꯂꯨꯅ ꯈꯟꯖꯕ ꯃꯐꯝ ꯑꯃꯅꯤ ꯃꯐꯝ ꯑꯁꯤ ꯃꯈꯣꯏꯅ ꯌꯥꯝꯅ ꯊꯥꯖꯅꯕ ꯑꯃꯁꯨꯡ ꯃꯈꯣꯏꯒꯤ ꯀꯜꯆꯔꯕꯨ ꯎꯠꯄ ꯌꯥꯕ ꯃꯐꯝ ꯑꯃ ꯑꯣꯏꯅ ꯈꯟꯖꯔꯤ ꯃꯊꯪꯗ ꯁꯥꯗꯨ ꯆꯤꯔꯨ ꯋꯥꯇꯔ ꯐꯣꯜ ꯃꯁꯤꯒꯤ ꯋꯥꯇꯔ ꯐꯣꯜ ꯑꯁꯤꯁꯨ ꯌꯥꯝꯅ ꯐꯖꯔꯕ ꯃꯈꯜ ꯀꯌꯥꯒꯤ ꯈꯌꯥꯡ ꯄꯤꯛ ꯈꯌꯥꯡ ꯄꯤꯛ ꯑꯁꯤ ꯃꯤ ꯃꯌꯥꯝꯅ ꯆꯠꯂꯒ ꯐꯣꯇꯣ ꯀꯥꯞꯄ ꯑꯃꯗꯤ ꯐꯖ ꯐꯖꯔꯕ ꯕꯤꯗꯤꯑꯣꯁꯤꯡ ꯅꯝꯕꯗ ꯌꯥꯝꯅ ꯐꯖꯩ ꯍꯥꯏꯅ ꯍꯥꯏꯅꯩ ꯃꯊꯪꯗ ꯁ꯭ꯔꯤ ꯒꯣꯚꯤꯟꯗꯖꯤꯒꯤ ꯇꯦꯝꯄꯜ ꯃꯐꯝ ꯑꯁꯤ ꯃꯈꯣꯏ ꯃꯅꯤꯄꯨꯔꯗ ꯂꯩꯔꯤꯕ ꯅꯦꯇꯤꯞ ꯃꯦꯝꯕꯔꯁꯤꯡ ꯍꯥꯏꯔꯒꯗꯤ ꯃꯩꯇꯩꯁꯤꯡꯒꯤ ꯑꯣꯏꯅ ꯌꯥꯝꯅ ꯐꯖꯅ ꯁꯥꯔꯕ ꯇꯦꯝꯄꯜ ꯑꯃꯅꯤ ꯃꯊꯪꯗ ꯍꯥꯏꯔꯒꯗꯤ ꯂꯣꯔꯠ ꯁꯅꯥꯃꯍꯤꯒꯤ ꯇꯦꯝꯄꯜ ꯂꯣꯔꯠ ꯁꯅꯥꯃꯍꯤꯒꯤ ꯇꯦꯝꯄꯜ ꯑꯁꯤ ꯀꯪꯂꯥꯒꯤ ꯃꯅꯨꯡ ꯆꯟꯅ ꯂꯩꯔꯤꯕ ꯇꯦꯝꯄꯜ ꯃꯈꯜ ꯑꯃꯅꯤ ꯇꯦꯝꯄꯜ ꯑꯁꯤꯗ ꯃꯤ ꯃꯌꯥꯝꯅ ꯂꯥꯛꯇꯨꯅ ꯈꯨꯔꯨꯝꯕ ꯑꯃꯗꯤ ꯃꯈꯣꯏ ꯃꯈꯣꯏꯅ ꯅꯤꯡꯖꯔꯤꯕ ꯄꯣꯠ ꯆꯩꯁꯤꯡꯗꯨ ꯊꯨꯡꯅꯕ ꯌꯥꯝꯅ